ꯍꯦꯜꯂꯣ ꯃꯦꯝ ꯑꯩ ꯑꯩꯈꯣꯏ ꯁ꯭ꯀꯨꯜꯒꯤ ꯒ꯭ꯔꯤꯟ ꯍꯥꯎꯁꯀꯤ ꯀꯦꯞꯇꯦꯟ ꯀ꯭ꯂꯥꯁ ꯇꯨꯌꯦꯜꯄꯀꯤꯁꯨ ꯀꯦꯞꯇꯦꯟ ꯑꯣꯏꯕ ꯒꯨꯜꯁꯟꯅꯦ ꯑꯩꯈꯣꯏ ꯁ꯭ꯀꯨꯜꯒꯤ ꯁ꯭ꯇꯨꯗꯦꯟꯠ ꯃꯤꯇꯤꯡ ꯅꯍꯥꯟ ꯇꯧꯑꯦ ꯑꯗꯨꯗ ꯑꯩꯈꯣꯏ ꯁ꯭ꯇꯨꯗꯦꯟꯠꯁꯤꯡ ꯑꯌꯥꯝꯕ ꯁ꯭ꯀꯨꯜꯒꯤ ꯑꯦꯛꯁꯇ꯭ꯔꯥ ꯀꯔꯤꯀꯨꯂꯔ ꯑꯦꯛꯇꯤꯕꯤꯇꯤꯁ ꯇꯧꯕꯤꯅꯕ ꯍꯥꯏꯅꯔꯛꯑꯦ ꯑꯗꯨꯒ ꯁꯣꯂ꯭ꯌꯨꯁꯟ ꯁ꯭ꯇꯨꯗꯦꯟꯠꯁꯤꯡꯒꯤ ꯑꯣꯏꯅ ꯑꯗꯨꯗ ꯁꯣꯂ꯭ꯌꯨꯁꯟ ꯇꯥꯈ꯭ꯔꯦ ꯃꯦꯝ ꯈꯣꯏꯅ ꯑꯦꯛꯁꯦꯞ ꯇꯧꯕꯤꯔꯛꯀꯗꯕꯇ ꯉꯥꯏꯔꯦ ꯑꯥ ꯑꯩꯈꯣꯏ ꯑꯩꯈꯣꯏꯒꯤ ꯗꯦꯂꯤ ꯑꯦꯁꯦꯝꯕ꯭ꯂꯤ ꯇꯧꯕ ꯃꯇꯝꯗ ꯐꯤꯞꯇꯤꯟ ꯇꯨ ꯇ꯭ꯋꯦꯟꯇꯤ ꯃꯤꯅꯠꯒꯨꯝꯕ ꯂꯧꯔꯒ ꯅꯨꯡꯇꯤꯒꯤ ꯍꯥꯎꯁꯀꯤ ꯃꯤ ꯑꯅꯤ ꯑꯥ ꯁꯦꯂꯦꯛ ꯇꯧꯔꯒ ꯃꯥꯒꯤ ꯃꯥꯒꯤ ꯍꯩꯖꯕ ꯈꯔ ꯎꯠꯅꯍꯟꯁꯦ ꯑꯦꯛꯖꯥꯝꯄꯜ ꯑꯣꯏꯅ ꯑꯦꯛꯖꯥꯝꯄꯜ ꯑꯣꯏꯅ ꯏꯁꯩ ꯁꯛꯄꯕꯨ ꯑꯣꯏꯔꯣ ꯁꯩꯔꯦꯡ ꯊꯤꯕꯕꯨ ꯑꯣꯏꯔꯣ ꯅꯠꯇ꯭ꯔꯒ ꯑꯦꯛꯁ ꯇꯦꯝꯄꯔ ꯁ꯭ꯄꯤꯁꯒꯨꯝꯕ ꯑꯣꯏꯔꯁꯨ ꯇꯣꯄꯤꯛ ꯑꯃꯗ ꯑꯦꯁꯦꯒꯨꯝꯕ ꯑꯣꯏꯔꯁꯨ ꯇꯧꯍꯟꯁꯦ

ꯑꯥ ꯃꯦꯝ ꯈꯣꯏ ꯈꯟꯅꯕ ꯀꯥꯟꯗ ꯑꯩꯈꯣꯏꯁꯨ ꯌꯥꯎꯔꯛꯑꯒꯦ